ꯑꯩꯈꯣꯏꯒꯤ ꯔꯥꯏꯖ꯭ꯌꯗ ꯂꯩꯔꯤꯕ ꯇꯔꯥꯏꯕꯦꯜ ꯁꯤꯡꯒꯤ ꯃꯔꯨ ꯑꯣꯏꯕ ꯁꯤꯟꯐꯝ ꯁꯤꯡ ꯑꯗꯨꯗꯤ ꯆꯤꯡꯗ ꯄꯥꯝ ꯌꯥꯟꯕ ꯑꯃꯗꯤ ꯁꯤꯡ ꯆꯟꯕ ꯑꯁꯤꯅꯤ ꯑꯩꯈꯣꯏꯅ ꯈꯪꯕ ꯅꯥꯠꯀꯤ ꯑꯣꯏꯕ ꯇꯔꯥꯏꯕꯦꯜꯒꯤ ꯀꯂꯥ ꯈꯔ ꯍꯥꯏꯔꯒꯗꯤ ꯃꯈꯣꯏꯒꯤ ꯇꯣꯉꯥꯟ ꯇꯣꯉꯥꯟꯕ ꯐꯤꯖꯦꯠ ꯂꯩꯇꯦꯡ ꯖꯒꯣꯏ ꯁꯊꯦꯛ ꯑꯃꯗꯤ ꯏꯁꯩ ꯏꯁꯩꯅꯆꯤꯡꯕ ꯑꯁꯤꯅꯤ ꯑꯃꯗꯤ ꯃꯇꯝ ꯃꯇꯝꯒꯤ ꯂꯧꯔꯣꯛ ꯂꯧ ꯂꯧ ꯂꯣꯛꯄꯗ ꯂꯧ ꯎꯕꯗ ꯃꯈꯣꯏꯅ ꯇꯣꯉꯥꯟ ꯇꯣꯉꯥꯟꯕ ꯀꯌꯥ ꯑꯃ ꯊꯕꯛ ꯊꯧꯔꯝ ꯀꯌꯥ ꯑꯃ ꯄꯥꯏꯈꯠꯂꯤ ꯄꯤꯡꯊꯣꯛꯅꯩ ꯃꯔꯝ ꯑꯁꯤꯅ ꯃꯈꯣꯏꯅ ꯂꯧ ꯂꯣꯛꯄ ꯂꯣꯏꯔꯒ ꯇꯣꯉꯥꯟ ꯇꯣꯉꯥꯟꯕ ꯍꯔꯥꯎ ꯀꯨꯝꯍꯩ ꯀꯌꯥ ꯑꯃꯁꯨ ꯄꯥꯡꯊꯣꯛꯅꯩ